ꯂꯥꯏ ꯌꯦꯛꯄ ꯄꯥꯝꯖꯕ ꯑꯃꯗꯤ ꯂꯥꯏ ꯌꯦꯛꯄ ꯍꯧꯔꯛꯏꯕ ꯃꯤꯑꯣꯏ ꯑꯃꯗ ꯑꯩꯅ ꯍꯥꯏꯅꯤꯡꯕꯗꯤ ꯃꯥꯅ ꯌꯦꯛꯏꯕ ꯂꯥꯏ ꯌꯦꯛꯄꯒꯤ ꯂꯝꯕꯤꯁꯤ ꯆꯪꯖꯤꯜꯂꯛꯄ ꯃꯇꯝꯗ ꯃꯤꯅ ꯍꯥꯏꯅꯕ ꯃꯤꯅ ꯃꯥꯒꯤ ꯏꯟꯇꯔꯦꯁ ꯍꯟꯊꯅꯤꯡꯉꯥꯏꯒꯤ ꯍꯥꯏꯔꯛꯄ ꯃꯇꯝꯗ ꯃꯗꯨ ꯅꯥꯊꯩꯔꯒ ꯃꯥꯅ ꯇꯧꯔꯤꯕ ꯌꯦꯛꯏꯕ ꯂꯥꯏꯗꯨꯗ ꯄꯨꯛꯅꯤꯡ ꯆꯪꯅ ꯌꯦꯛꯅꯉꯥꯏ ꯌꯦꯛꯂꯒ ꯃꯗꯨꯒꯤ ꯆꯥꯅꯕ ꯀꯂꯔꯁꯤꯡ ꯍꯥꯞꯇꯨꯅ ꯈꯣꯠꯇꯅ ꯇꯧꯔꯒ ꯃꯗꯨꯗ ꯆꯞ ꯌꯨꯡꯅ ꯂꯦꯞꯄꯒ ꯇꯧꯕ ꯇꯧꯍꯟꯅꯤꯡꯉꯤ ꯑꯃꯗꯤ ꯃꯗꯨꯒ ꯃꯥꯅ ꯌꯦꯛꯏꯕ ꯄꯣꯠꯇꯨꯗ ꯑꯍꯦꯟꯕ ꯁ꯭ꯀꯤꯜ ꯊꯥꯊꯔꯒ ꯑꯣꯖꯥ ꯒꯨꯔꯨ ꯅꯥꯏꯅ ꯑꯣꯖꯥꯗ ꯒꯨꯔꯨ ꯑꯣꯖꯥ ꯒꯨꯔꯨꯁꯤꯡꯗ ꯅꯤꯡꯊꯤꯅ ꯍꯪꯉꯒ ꯆꯞ ꯆꯥꯅ ꯇꯧꯍꯟꯕ ꯄꯥꯝꯃꯤ ꯑꯣꯖꯥ ꯒꯨꯔꯨ ꯅꯥꯏꯅ ꯁ꯭ꯀꯤꯜ ꯃꯥꯒꯤ ꯍꯩꯕ ꯁꯤꯡꯕ ꯑꯃꯗꯤ ꯀꯂꯔ ꯃꯗꯨꯒꯤꯁꯤꯡꯗꯨ ꯃꯑꯣꯡ ꯃꯔꯤꯟ ꯇꯥꯅ ꯍꯥꯞꯄꯒꯤ ꯃꯑꯣꯡ ꯍꯥꯏꯕꯤꯔꯒ ꯅꯤꯡꯊꯤꯅ ꯇꯝꯕꯤꯔꯒ ꯑꯣꯏꯍꯟꯕ ꯄꯥꯝꯃꯤ